ꯑꯩꯈꯣꯏꯒꯤ ꯍꯥꯏꯔꯤꯕ ꯑꯩꯈꯣꯏꯅ ꯂꯩꯔꯤꯕ ꯃꯐꯝ ꯑꯁꯤꯗ ꯃꯁꯥꯟꯅ ꯍꯥꯏꯕꯗꯤ ꯁꯥꯟꯅꯕ ꯃꯁꯥꯟꯅꯁꯤꯡ ꯑꯁꯤꯗꯤ ꯈꯔ ꯍꯥꯏꯔꯕꯗ ꯁꯥꯟꯅꯕ ꯃꯁꯥꯟꯅꯁꯤꯡ ꯈꯔ ꯍꯥꯏꯔꯕꯗ ꯐꯨꯠꯕꯣꯜ ꯍꯣꯛꯀꯤ ꯀ꯭ꯔꯤꯛꯀꯦꯠ ꯄꯣꯂꯣ ꯍꯥꯏꯔꯤꯕ ꯃꯁꯥꯟꯅ ꯑꯁꯦ ꯑꯁꯤ ꯃꯔꯨ ꯑꯣꯏꯅ ꯑꯩꯈꯣꯏꯒꯤ ꯂꯩꯔꯤꯕ ꯃꯐꯝ ꯑꯁꯤꯗ ꯁꯥꯟꯅꯩ ꯍꯥꯏꯔꯤꯕ ꯐꯨꯠꯕꯣꯜ ꯑꯁꯤ ꯑꯩꯈꯣꯏ ꯃꯤ ꯇꯔꯥꯃꯥꯊꯣꯏ ꯇꯔꯥꯃꯥꯊꯣꯏꯅ ꯇꯤꯝ ꯑꯃꯅ ꯃꯤ ꯇꯔꯥꯃꯥꯊꯣꯏ ꯇꯔꯥꯃꯥꯊꯣꯏꯅ ꯁꯥꯔꯒ ꯁꯥꯟꯅꯩ ꯑꯃꯁꯨꯡ ꯃꯍꯥꯛꯀꯤ ꯁꯞꯁꯇꯤꯇ꯭ꯌꯨꯠꯅ ꯃꯤ ꯃꯉꯥ ꯇꯔꯨꯛ ꯃꯉꯥ ꯇꯔꯨꯛ ꯂꯩ ꯍꯥꯏꯔꯤꯕ ꯑꯁꯤ ꯌꯥꯝꯅ ꯆꯥꯎꯅ ꯇꯣꯔꯅꯥꯃꯦꯟ ꯌꯥꯝꯅ ꯆꯥꯎ ꯆꯥꯎꯔꯕ ꯇꯣꯔꯅꯥꯃꯦꯟꯁꯤꯡ ꯃꯅꯤꯄꯨꯔꯗ ꯄꯥꯡꯊꯣꯛꯏ ꯑꯃꯁꯨꯡ ꯀ꯭ꯔꯤꯛꯀꯦꯠ ꯍꯥꯏꯔꯤꯕ ꯃꯁꯥꯟꯅ ꯑꯁꯤ ꯑꯩꯈꯣꯏ ꯃꯅꯤꯄꯨꯔ ꯍꯥꯏꯔꯤꯕ ꯃꯐꯝ ꯍꯥꯏꯔꯤꯕ ꯂꯝꯗꯝ ꯑꯁꯤꯗꯗꯤ ꯌꯥꯝꯅ ꯀꯥ ꯍꯦꯟꯅ ꯄꯥꯝꯅꯗꯕꯅ ꯃꯔꯝ ꯑꯣꯏꯔꯒ ꯁꯥꯟꯅꯕ ꯄ꯭ꯂꯦꯌꯔꯁꯤꯡ ꯑꯃꯁꯨꯡ ꯃꯁꯤꯒꯤ ꯃꯁꯥꯟꯅ ꯑꯁꯤ ꯌꯥꯝ ꯀꯥꯍꯦꯟꯅ ꯁꯥꯟꯅꯕ ꯎꯗꯦ ꯑꯃꯁꯨꯡ ꯄꯣꯂꯣ ꯍꯥꯏꯔꯤꯕ ꯒꯦꯝ ꯑꯁꯤ ꯑꯩꯈꯣꯏꯒꯤ ꯃꯅꯤꯄꯨꯔꯒꯤ ꯏꯄꯥ ꯏꯄꯨꯒꯤ ꯑꯩꯈꯣꯏꯒꯤ ꯃꯩꯍꯩꯔꯣꯜꯗꯒꯤ ꯂꯩꯔꯛꯂꯕ ꯃꯁꯥꯟꯅ ꯑꯃꯅꯤ ꯍꯥꯏꯔꯤꯕ ꯃꯁꯥꯟꯅ ꯑꯁꯤ ꯒꯦꯅꯤꯁ ꯋꯥꯔꯜ ꯔꯦꯀ꯭ꯣꯔꯠ ꯆꯜꯂꯦ ꯑꯃꯁꯨꯡ ꯃꯁꯤ ꯄ꯭ꯔꯤꯊꯤꯕꯤꯒꯤ ꯃꯐꯝꯗ ꯌꯥꯝꯅ ꯃꯃꯤꯡ ꯆꯠꯂꯤ ꯑꯃꯁꯨꯡ ꯍꯥꯏꯔꯤꯕ ꯄꯣꯂꯣ ꯃꯁꯥꯟꯅ ꯑꯁꯤ ꯑꯩꯈꯣꯏ ꯃꯅꯤꯄꯨꯔꯗꯒꯤ ꯍꯧꯈꯤꯕꯅꯤ ꯑꯃꯁꯨꯡ ꯀꯦꯔꯣꯝ ꯀꯦꯔꯣꯝ ꯍꯥꯏꯔꯤꯕ ꯃꯁꯥꯟꯅ ꯑꯁꯤꯁꯨ ꯑꯩꯈꯣꯏꯗ ꯈꯔ ꯃꯔꯛ ꯃꯔꯛꯇ ꯁꯥꯟꯅꯩ ꯑꯃꯁꯨꯡ ꯇꯣꯉꯥꯟ ꯇꯣꯉꯥꯟꯕ ꯑꯩꯈꯣꯏꯒꯤ ꯔꯥꯖ꯭ꯌꯥꯁꯤꯒꯤ ꯃꯐꯝꯁꯤꯡ ꯑꯩꯈꯣꯏꯅ ꯁꯥꯟꯅꯕꯗ ꯈꯔ ꯈꯦꯅꯕ ꯍꯥꯏꯔꯒꯗꯤ ꯑꯩꯈꯣꯏꯒꯤ ꯄꯣꯂꯣ ꯑꯗꯨꯗꯒꯤ ꯌꯨꯕꯤ ꯂꯥꯛꯄꯤ ꯍꯥꯏꯔꯤꯕ ꯃꯁꯥꯟꯅ ꯈꯔ ꯑꯁꯤ ꯑꯩꯈꯣꯏ ꯃꯌꯥꯝꯗꯒꯤ ꯇꯣꯉꯥꯜꯂꯤ ꯍꯥꯏꯕꯗꯤ ꯄꯣꯂꯣ ꯍꯥꯏꯔꯤꯕ ꯃꯁꯥꯟꯅ ꯑꯁꯤ ꯑꯩꯈꯣꯏ ꯏꯔꯝꯗꯝ ꯃꯅꯤꯄꯨꯔ ꯑꯁꯤꯗꯒꯤ ꯍꯧꯈꯤꯕꯅ ꯃꯔꯝ ꯑꯣꯏꯔꯒ ꯃꯣꯏꯗ ꯁꯥꯟꯅꯕꯒꯤ ꯔꯨꯜ ꯆꯠꯅ ꯀꯥꯡꯂꯣꯟ ꯑꯁꯤ ꯈꯔ ꯇꯣꯞ ꯇꯣꯞꯅ ꯎꯕꯒꯨꯝ ꯇꯧꯏ ꯑꯃꯁꯨꯡ ꯍꯥꯏꯔꯤꯕ ꯁꯥꯟꯅꯕ ꯑꯇꯣꯞꯄ ꯔꯥꯖ꯭ꯌꯥ ꯁꯤꯡꯗ ꯁꯥꯟꯅꯕ ꯀ꯭ꯔꯤꯀꯦꯠ ꯑꯁꯤꯁꯨ ꯑꯩꯈꯣꯏ ꯏꯔꯝꯗꯝ ꯑꯁꯤꯗ ꯁꯥꯟꯅꯔꯤꯕ ꯔꯨꯜ ꯑꯃꯁꯨꯡ ꯆꯠꯅ ꯄꯊꯥꯞꯁꯤꯡ ꯑꯁꯤ ꯈꯔ ꯇꯣꯞ ꯇꯣꯞꯄꯒꯤ ꯇꯣꯞ ꯇꯣꯞꯄꯒꯨꯝ ꯈꯔ ꯎꯖꯩ ꯃꯔꯝ ꯑꯁꯤꯅ ꯍꯥꯏꯔꯤꯕ ꯃꯁꯥꯟꯅ ꯑꯁꯤ ꯍꯥꯏꯔꯤꯕ ꯃꯁꯥꯟꯅꯁꯤꯡ ꯑꯁꯤ ꯇꯣꯉꯥꯟ ꯇꯣꯉꯥꯟꯕ ꯃꯐꯝꯗ ꯑꯇꯣꯞꯄ ꯔꯥꯖ꯭ꯌꯥꯁꯤꯡꯗꯁꯨ ꯁꯥꯟꯅꯩ ꯁꯝꯅ ꯍꯥꯏꯔꯕꯗ ꯐꯨꯠꯕꯣꯜ ꯁꯥꯟꯅꯕꯗ ꯐꯨꯠꯕꯣꯜ ꯀ꯭ꯔꯤꯀꯦꯠ ꯍꯣꯛꯀꯤ ꯄꯣꯂꯣ ꯀꯦꯔꯣꯝ ꯕꯦꯠꯃꯤꯟꯇꯟ ꯍꯥꯏꯔꯤꯕ ꯕꯦꯠꯃꯤꯟꯇꯟ ꯑꯁꯤꯁꯨ ꯑꯩꯈꯣꯏꯒꯤ ꯏꯔꯝꯗꯝ ꯑꯁꯤꯗ ꯌꯥꯝꯅ ꯄꯥꯝꯖꯅ ꯁꯥꯟꯅꯩ ꯁꯝꯅ ꯍꯥꯏꯔꯒ ꯑꯃꯨꯛꯀ ꯃꯁꯤꯒꯤ ꯃꯊꯛꯇ ꯑꯩꯈꯣꯏꯅ ꯈꯔ ꯍꯥꯞꯆꯤꯜꯂꯕꯗ ꯆꯦꯄꯥꯛ ꯇꯥꯀ꯭ꯔꯧ ꯕꯥꯁꯀꯦꯠꯕꯣꯜ ꯑꯗꯨꯗꯩ ꯕꯦꯁꯕꯣꯜ ꯌꯨꯕꯤ ꯂꯥꯛꯄꯤ ꯍꯥꯏꯔꯤꯕ ꯃꯁꯥꯟꯅ ꯑꯁꯤ ꯃꯁꯥꯟꯅꯁꯤꯡ ꯑꯁꯤꯁꯨ ꯌꯥꯝꯅ ꯃꯔꯨ ꯑꯣꯏ ꯍꯥꯏꯔꯤꯕ ꯑꯩꯈꯣꯏꯒꯤ ꯃꯐꯝ ꯁ꯭ꯋꯥꯏꯗ ꯍꯥꯏꯔꯤꯕ ꯏꯔꯝꯗꯝ ꯁ꯭ꯋꯥꯏꯁꯤꯗ ꯃꯔꯝ ꯑꯁꯤꯅ ꯑꯩꯈꯣꯏꯒꯤ ꯆꯠꯅ ꯄꯊꯥꯞ ꯑꯗꯨꯗꯒꯤ ꯃꯐꯝ ꯑꯝꯗꯒꯤ ꯃꯐꯝ ꯑꯝꯗ ꯈꯔ ꯈꯦꯅꯕ ꯎꯔꯕꯁꯨ ꯃꯁꯥꯟꯅꯗꯤ ꯃꯃꯤꯡ ꯑꯃꯠꯇꯒꯤ ꯑꯣꯏꯅ ꯂꯩ ꯍꯥꯏꯕꯗꯤ ꯃꯁꯥꯟꯅ ꯃꯃꯤꯡ ꯆꯞ ꯃꯥꯟꯅꯔꯕꯁꯨ ꯇꯣꯉꯥꯟ ꯇꯣꯉꯥꯟꯕ ꯃꯑꯣꯡꯗ ꯂꯝ ꯂꯝꯗꯨꯒꯤ ꯃꯇꯨꯡ ꯏꯟꯅ ꯁꯥꯟꯅꯩ ꯍꯥꯏꯔꯤꯕ ꯃꯁꯥꯟꯅꯁꯤꯡ ꯑꯁꯤ ꯑꯩꯁꯨ ꯁꯝꯅ ꯍꯥꯏꯔꯕꯗ ꯃꯁꯥꯟꯅ ꯑꯁꯤꯁꯤꯡꯒꯤ ꯃꯅꯨꯡꯗ ꯐꯨꯠꯕꯣꯜ ꯍꯥꯏꯔꯤꯕ ꯃꯁꯥꯟꯅ ꯑꯁꯤ ꯑꯩꯁꯨ ꯌꯥꯝꯅ ꯄꯥꯝꯃꯤ ꯑꯃꯁꯨꯡ ꯃꯁꯤ ꯑꯩꯅ ꯇꯣꯏꯅ ꯁꯥꯟꯅꯕ ꯉꯝꯗꯦ ꯃꯔꯝꯗꯤ ꯑꯩ ꯊꯕꯛ ꯆꯤꯟꯕꯗꯒꯤ